ꯑꯩꯈꯣꯏ ꯃꯐꯝꯗ ꯗꯣꯛꯇꯔ ꯑꯃ ꯂꯩꯌꯦ ꯅꯔꯁ ꯑꯅꯤ ꯂꯩꯌꯦ ꯃꯥꯒꯤ ꯍꯦꯜꯄꯔ ꯑꯁꯥꯒꯤ ꯃꯤ ꯃꯔꯤ ꯂꯩꯌꯦ ꯑꯗꯨꯒ ꯑꯅꯥ ꯂꯥꯏꯌꯦꯡꯒꯤ ꯊꯧꯃꯤꯁꯤꯡꯕꯨ ꯇ꯭ꯔꯦꯟꯅꯤꯡ ꯄꯤꯕ ꯃꯍꯩꯁꯪꯁꯤꯡꯗꯤ ꯃꯇꯤꯛ ꯆꯥꯅ ꯂꯩꯌꯦ ꯑꯗꯨꯒ ꯃꯈꯣꯏꯅ ꯗꯣꯛꯇꯔ ꯅꯔꯁ ꯁꯔꯖꯟ ꯃꯦꯗꯤꯀꯜ ꯅꯠꯇ꯭ꯔꯒ ꯅꯔꯁ ꯁꯤꯡꯒꯤ ꯃꯍꯩ ꯂꯣꯏꯁꯪ ꯁꯤꯡꯗꯤ ꯑꯥ ꯃꯄꯥꯟꯗ ꯃꯄꯥꯟꯗꯒꯤ ꯂꯣꯏꯁꯤꯜꯂꯒ ꯍꯜꯂꯛꯄ ꯃꯤ ꯈꯛꯇꯅꯤ